ꯍꯂꯣ ꯃꯥꯅꯦ ꯌꯥꯎꯏ ꯌꯥꯎꯋꯦ ꯔꯕꯔꯒꯤꯔꯣ ꯅꯠꯇ꯭ꯔꯒ ꯁꯎꯟꯒꯤꯗꯨꯔꯣ ꯌꯥꯎꯏ ꯌꯥꯎꯏ ꯑꯅꯤꯃꯛ ꯌꯥꯎꯏ ꯄꯨꯡ ꯅꯤꯄꯥꯟ ꯑꯗꯨꯋꯥꯏꯗꯩ ꯍꯥꯡꯉꯦ ꯎꯝ ꯍꯥꯡꯏ ꯃꯃꯜꯁꯤ ꯁꯎꯟꯒꯤꯗꯨꯗꯤ ꯆꯍꯨꯝ ꯌꯥꯡꯈꯩ ꯑꯗꯨꯃꯥꯏꯅ ꯌꯣꯜꯂꯦ ꯎꯝ ꯑꯩꯈꯣꯏꯒꯤ ꯔꯕꯔꯒꯤꯗꯨꯅ ꯆꯅꯤꯒꯨꯝꯕ ꯌꯣꯜꯂꯦ ꯑꯗꯨꯒ ꯁꯎꯟꯒꯤꯗꯨꯅ ꯑꯗꯨꯝ ꯑꯗꯨꯗꯤ ꯃꯃꯜ ꯃꯥꯟꯅꯔꯦ ꯆꯍꯨꯝ ꯌꯥꯡꯈꯩ ꯑꯗꯨꯃꯥꯏꯅ ꯌꯣꯜꯂꯦ ꯑꯗꯁꯨ ꯑꯗꯨꯗꯤ ꯌꯣꯟꯗꯦꯌꯦ ꯈꯣꯡꯎꯞꯀꯨꯝꯕ ꯁꯦꯟꯗꯟꯒꯨꯝꯕ ꯅꯨꯄꯤꯒꯤ ꯈꯨꯅꯤꯡ ꯋꯥꯡꯕꯤꯒꯨꯝꯕ ꯑꯗꯨꯝꯕ ꯉꯥꯛꯇꯅꯤ ꯌꯥꯎꯏ ꯑꯋꯥꯡꯕꯁꯨ ꯌꯥꯎꯏ ꯑꯅꯦꯝꯕꯁꯨ ꯌꯥꯎꯏ ꯆꯝꯃꯔꯤ ꯆꯃꯉꯥ ꯑꯗꯨꯃꯉꯥꯏꯗ ꯌꯥꯝꯅ ꯄꯤꯗꯃꯤ ꯂꯥꯛꯑꯣ ꯑꯗꯨꯝ ꯍꯥꯡꯉꯦ ꯑꯩꯈꯣꯏ ꯁꯤꯗꯤ ꯄꯨꯡ ꯅꯤꯄꯥꯜꯗꯒꯤ ꯍꯥꯡꯉꯤ ꯑꯗꯨꯝ ꯅꯨꯃꯤꯠ ꯇꯥꯔꯛꯄ ꯐꯥꯎꯕ ꯌꯣꯜꯂꯤ ꯑꯗꯨꯁꯨ ꯁꯦꯟꯗꯜꯁꯦ ꯏꯃꯨꯡ ꯃꯅꯨꯡꯗ ꯂꯩꯕꯗ ꯑꯗꯨꯝ ꯇꯣꯡꯕ ꯌꯥꯕ ꯁꯦꯟꯗꯜꯁꯨ ꯌꯥꯎꯔꯤꯌꯦ ꯎꯝ ꯆꯅꯤ ꯌꯥꯡꯈꯩꯒꯨꯝꯕ ꯄꯤꯌꯦ ꯄꯝ ꯁꯨꯗꯨꯅ ꯆꯥꯝ ꯌꯥꯡꯈꯩ ꯆꯅꯤ ꯑꯗꯨꯃꯥꯏꯅ ꯄꯤ ꯑꯣ ꯑꯩꯈꯣꯏ ꯗꯨꯀꯥꯟꯁꯤꯗ ꯌꯣꯜꯂꯤꯁꯤꯗ ꯀ꯭ꯋꯥꯂꯤꯇꯤ ꯐꯕ ꯉꯥꯛꯇꯅꯦ ꯌꯥꯝꯅ ꯐꯕꯗꯨꯗꯤ ꯏꯃꯨꯡ ꯃꯅꯨꯡꯗ ꯂꯩꯕꯗ ꯇꯣꯡꯅꯕ ꯁꯦꯟꯗꯜꯗꯨꯗꯤ ꯆꯍꯨꯝꯒꯨꯝꯕ ꯑꯗꯨꯃꯥꯏꯅ ꯄꯤꯔꯦ ꯑꯗꯨꯒ ꯈꯤꯇꯪ ꯑꯁ꯭ꯋꯥꯏꯐꯥꯎ ꯑꯁ꯭ꯋꯥꯏꯐꯥꯎ ꯊꯣꯛꯄꯗ ꯇꯣꯡꯕ ꯌꯥꯕꯗꯨꯅ ꯆꯧꯉꯥ ꯆꯥꯇꯔꯨꯛ ꯑꯗꯨꯃꯥꯏꯅ ꯄꯤ ꯍꯣꯏ ꯍꯣꯏ ꯂꯥꯛꯑꯣ ꯑꯣ ꯌꯥꯎꯋꯦ ꯃꯆꯨꯗꯤ ꯅꯣꯏꯅ ꯄꯥꯝꯕ ꯂꯣꯏ ꯐꯪꯒꯅꯤꯗ ꯑꯩꯈꯣꯏ ꯗꯨꯀꯥꯟꯁꯤꯗ ꯂꯣꯏꯅ ꯂꯩꯔꯦ ꯎꯝ ꯎꯝ ꯅꯨꯄꯥꯒꯤꯗꯤ ꯃꯃꯜ ꯈꯔ ꯇꯥꯡꯉꯦ ꯅꯨꯄꯥꯒꯤꯁꯨ ꯌꯥꯎꯏ ꯌꯣꯜꯂꯦꯕ ꯅꯨꯄꯥꯒꯤꯁꯨ ꯑꯗꯨ ꯅꯨꯄꯥꯒꯤꯗꯤ ꯃꯃꯜ ꯈꯔ ꯇꯥꯡꯉꯦ ꯆꯥꯇꯔꯦꯠ ꯆꯅꯤꯄꯥꯜꯗꯒꯤ ꯍꯧꯔꯒ ꯑꯗꯨꯝ ꯂꯤꯁꯤꯡ ꯂꯤꯁꯤꯡ ꯑꯃ ꯆꯃꯉꯥ ꯄꯤꯕꯁꯨ ꯌꯥꯎꯏ ꯈꯤꯇꯪ ꯃꯌꯥꯏ ꯑꯣꯏꯕꯗꯨꯅ ꯆꯥꯇꯔꯦꯠꯀꯨꯝꯕ ꯑꯗꯨꯃꯥꯏꯅ ꯂꯩꯔꯦ ꯎꯝ ꯅꯨꯄꯥꯒꯤꯁꯨ ꯌꯥꯎꯔꯦ ꯅꯨꯄꯤꯒꯤꯁꯨ ꯌꯥꯎꯔꯦ ꯑꯉꯥꯡꯒꯤꯁꯨ ꯌꯥꯎꯔꯦ ꯑꯉꯥꯡ ꯅꯨꯄꯥꯃꯆꯥꯒꯤꯁꯨ ꯌꯥꯎꯔꯦ ꯅꯨꯄꯤꯃꯆꯥꯒꯤꯁꯨ ꯌꯥꯎꯔꯦ ꯂꯣꯏꯅ ꯂꯩꯔꯦ ꯑꯩꯈꯣꯏ ꯗꯨꯀꯥꯟꯁꯤꯗ ꯅꯣꯏ ꯑꯗꯨꯝ ꯂꯩꯕ ꯂꯥꯛꯄ ꯌꯥꯅꯤ ꯎꯝ ꯑꯗꯨ ꯂꯩꯔꯔꯣꯏ ꯑꯩꯈꯣꯏ ꯁꯤꯗ ꯎꯝ ꯌꯥꯅꯤ ꯍꯣꯏ ꯍꯣꯏ ꯂꯣꯏꯅ ꯄꯨꯔꯒ ꯍꯦꯛꯇ ꯂꯥꯛꯄꯤꯔꯣ ꯑꯩꯈꯣꯏꯁꯤꯗ ꯂꯣꯏ ꯌꯣꯜꯂꯦ